ꯑꯩꯍꯥꯛꯀꯤ ꯈꯨꯡꯒꯪꯗꯗꯤ ꯑꯍꯜꯁꯤꯡ ꯑꯌꯥꯝꯕꯁꯦ ꯊꯕꯛ ꯌꯥꯝ ꯁꯨꯏ ꯃꯔꯝꯗꯤ ꯚꯤꯂꯦꯁ ꯂꯥꯏꯐꯇꯤ ꯈꯨꯡꯒꯪꯒꯤ ꯄꯨꯟꯁꯤ ꯍꯥꯏꯕꯁꯤꯗꯤ ꯊꯕꯛ ꯁꯨꯕꯁꯤꯅ ꯑꯌꯥꯝꯕ ꯇꯧꯒꯟꯂꯦ ꯑꯗꯨꯅ ꯊꯕꯛ ꯁꯨꯕ ꯃꯇꯝꯗ ꯃꯣꯏꯅ ꯍꯥꯏꯕꯗꯤ ꯂꯤꯃꯤꯠ ꯂꯩꯇꯕꯤꯗꯀꯣ ꯅꯨꯃꯤꯠ ꯂꯩꯇꯥꯕꯤꯗ ꯌꯥꯝ ꯊꯕꯛꯁꯤ ꯁꯨꯔꯒ ꯋꯥꯔꯒ ꯅꯣꯝꯃꯒ ꯇꯧꯕ ꯃꯇꯝꯗ ꯃꯣꯏꯅ ꯌꯥꯝꯅ ꯃꯁꯥꯁꯦ ꯁꯣꯛꯑꯦ ꯍꯥꯏꯕ ꯑꯗꯨꯒꯤ ꯃꯣꯏ ꯑꯅꯝꯕ ꯑꯩꯈꯣꯏ ꯈꯨꯜꯒꯤ ꯑꯍꯜꯁꯤꯡꯁꯦ ꯊꯕꯛ ꯁꯨꯃꯟꯕꯒꯤ ꯅꯥꯏꯌꯦ ꯑꯩꯍꯣꯏ ꯃꯣꯏ ꯇꯥꯎꯟꯗ ꯂꯩꯕ ꯁꯤꯡꯒꯗꯤ ꯀꯣꯝꯄꯦꯌꯔ ꯇꯧꯕ ꯌꯥꯗ꯭ꯔꯦ ꯆꯥꯕ ꯊꯛꯄꯁꯨ ꯋꯥꯠꯂꯦ ꯑꯗꯨ ꯑꯣꯏꯔꯁꯨ ꯊꯕꯛ ꯁꯨꯃꯟꯕꯅꯤꯅ ꯃꯣꯏꯅ ꯆꯥꯕ ꯌꯥꯠꯄ ꯀꯥꯟꯗ ꯌꯥꯝꯅ ꯅꯥꯒꯟꯕ ꯑꯗꯨꯒ ꯌꯥꯝꯅ ꯑꯣꯚꯔ ꯍꯦꯚꯤ ꯋꯔꯛ ꯇꯧꯕ ꯃꯇꯝꯗ ꯊꯕꯛ ꯇꯧꯕ ꯃꯇꯝꯗ ꯅꯥꯒꯟꯕꯅꯤꯅ ꯃꯣꯏꯒꯤ ꯕꯦꯛ ꯄꯦꯟ ꯑꯣꯏꯒꯅꯤ ꯑꯗꯨꯒ ꯃꯣꯏ ꯈꯣꯡ ꯅꯥꯒꯅꯤ ꯑꯗꯨ ꯃꯇꯝꯗ ꯃꯣꯏꯁꯦ ꯅꯥꯔꯕꯅꯤꯅ ꯐꯃꯨꯡꯗ ꯂꯩ ꯑꯗꯨꯒ ꯑꯗꯨ ꯑꯣꯏꯔꯁꯨ ꯏꯃꯨꯡꯒꯤ ꯃꯤꯁꯤꯡꯅ ꯐꯖꯅ ꯌꯦꯡꯁꯤꯜꯂꯤ ꯃꯔꯝꯗꯤ ꯑꯗꯨ ꯐꯅꯕ ꯍꯤꯗꯥꯛ ꯐꯥꯔꯃꯁꯤꯗꯒꯤ ꯂꯧꯔꯒ ꯄꯤꯖꯩ ꯑꯗꯨꯒ ꯃꯣꯏꯒꯤ ꯗꯃꯛꯇ ꯅꯥꯕ ꯃꯇꯝꯗ ꯕꯦꯗ ꯔꯦꯁ ꯇꯧꯕ ꯃꯇꯝꯗ ꯀꯝꯐꯣꯔꯇꯦꯕꯜ ꯑꯣꯏꯅꯤꯡꯉꯥꯏꯒꯤ ꯂꯣꯏꯅꯃꯛ ꯁꯦꯕꯥ ꯀꯔꯤ ꯀꯔꯥ ꯋꯥꯠꯍꯟꯗꯕꯤꯗ ꯑꯗꯨꯒ ꯚꯤꯂꯦꯁꯀꯤ ꯍꯤꯗꯥꯛ ꯍꯥꯏꯕꯗꯤ ꯐꯔꯁ ꯑꯦꯗꯁꯀꯨꯝꯕ ꯍꯤꯗꯥꯛ ꯃꯌꯥꯝ ꯂꯩꯕ ꯁꯤꯡꯗꯨꯁꯨ ꯃꯣꯏꯅ ꯑꯦꯞꯄ꯭ꯂꯥꯏ ꯇꯧꯕꯤꯔꯒ ꯃꯣꯏꯅ ꯌꯦꯡꯁꯤꯟꯕꯤ